ꯑꯩꯒꯤ ꯏꯃꯥꯒ ꯏꯄꯥꯒꯗꯤ ꯒ꯭ꯔꯦꯖꯨꯋꯦꯁꯟ ꯂꯣꯏꯔꯛꯏ ꯍꯥꯏ ꯑꯗꯨꯕꯨ ꯏꯄꯨ ꯏꯄꯨꯗꯤ ꯃꯍꯥꯛꯁꯨ ꯂꯥꯏꯔꯤꯛ ꯈꯔꯗꯤ ꯇꯝꯍꯧꯋꯤ ꯍꯥꯏ ꯑꯗꯨꯕꯨ ꯏꯄꯨꯈꯣꯏꯒꯤ ꯃꯇꯝꯗꯗꯤ ꯂꯥꯏꯔꯤꯛ ꯇꯝꯕꯒꯤ ꯐꯦꯁꯤꯂꯤꯇꯤꯁꯦ ꯌꯥꯝ ꯐꯖꯅ ꯐꯪꯉꯝꯗꯦ ꯍꯥꯏꯕꯗꯤ ꯍꯧꯖꯤꯛ ꯄꯤꯔꯤꯕ ꯂꯥꯏꯔꯤꯛ ꯇꯝꯕꯒꯤ ꯐꯦꯁꯤꯂꯤꯇꯤꯁꯤꯡ ꯁꯝꯅ ꯍꯥꯏꯔꯀꯥꯟꯗ ꯒꯕꯔꯃꯦꯟꯒꯤ ꯁ꯭ꯀꯨꯜꯁꯤꯡ ꯃꯇꯝꯗꯨꯗ ꯃꯔꯥꯡ ꯀꯥꯏꯅ ꯂꯩꯔꯝꯗꯦ ꯑꯗꯒꯤ ꯄ꯭ꯔꯥꯏꯚꯦꯠ ꯁ꯭ꯀꯨꯜꯁꯤꯡ ꯑꯣꯖꯥꯁꯤꯡ ꯃꯔꯝ ꯆꯥꯕ ꯌꯥꯝ ꯋꯥꯠꯂꯝꯃꯤ ꯑꯗꯨꯅ ꯌꯥꯝꯅ ꯐꯖꯅ ꯇꯝꯕꯗꯤ ꯑꯣꯏꯍꯧꯗꯦ ꯍꯥꯏ ꯑꯗꯨꯕꯨ ꯏꯕꯣꯛꯇꯤ ꯂꯥꯏꯔꯤꯛ ꯍꯥꯏꯕꯗꯤ ꯂꯥꯏꯔꯤꯛ ꯇꯝꯍꯧꯗ꯭ꯔꯦ ꯍꯥꯏ ꯑꯗꯨꯒ ꯇꯧꯕꯇꯕꯨ ꯃꯈꯣꯏꯅ ꯊꯦꯡꯅꯔꯛꯈꯤꯕ ꯂꯥꯏꯔꯤꯛ ꯇꯝꯍꯧꯗꯕꯒꯤ ꯑꯋꯥꯕꯁꯤꯡꯗꯣ ꯍꯩꯇꯕꯒꯤ ꯑꯋꯥꯕꯁꯤꯡꯗꯣ ꯃꯈꯣꯏꯅ ꯈꯪꯉꯤ ꯑꯗꯨꯒꯤ ꯃꯇꯨꯡꯗ ꯑꯩꯈꯣꯏꯒꯤ ꯑꯩꯕꯨ ꯄꯣꯛꯄꯤꯕ ꯕꯕꯥ ꯃꯍꯥꯛꯄꯨꯗꯤ ꯂꯥꯏꯔꯤꯛ ꯐꯖꯅ ꯇꯝꯍꯟꯕꯤꯔꯛꯏ ꯕꯕꯥꯈꯣꯏꯁꯦ ꯑꯩꯈꯣꯏꯅ ꯈꯪꯕꯗ ꯌꯥꯝꯅ ꯂꯥꯏꯔꯤꯛ ꯍꯩ ꯍꯧꯖꯤꯛꯐꯥꯎꯒꯤ ꯂꯦꯕꯦꯜꯗ ꯑꯩꯈꯣꯏꯗꯒꯤ ꯍꯦꯟꯅ ꯃꯈꯣꯏꯅ ꯂꯥꯏꯔꯤꯛ ꯍꯩꯕ ꯑꯣꯏꯅ ꯈꯜꯂꯤ ꯏꯪꯂꯤꯁꯀꯤ ꯋꯥꯔꯠ ꯃꯤꯅꯤꯡꯗꯒꯤ ꯍꯧꯔꯒ ꯍꯤꯟꯗꯤ ꯂꯦꯡꯒ꯭ꯋꯦꯁ ꯈꯨꯗꯤꯡꯃꯛ ꯃꯈꯣꯏ ꯐꯖꯅ ꯉꯥꯡꯕ ꯉꯝꯃꯤ ꯀꯔꯤꯒꯤꯅꯣ ꯃꯔꯝꯗꯤ ꯑꯩꯒꯤꯁꯨ ꯌꯥꯝꯅ ꯐꯖꯅ ꯈꯪꯗꯦ ꯑꯗꯨꯕꯨ ꯍꯧꯖꯤꯛ ꯍꯧꯖꯤꯛꯀꯤ ꯑꯣꯏꯅ ꯂꯩꯔꯤꯕ ꯑꯩꯈꯣꯏꯅ ꯐꯪꯉꯤꯕ ꯈꯨꯗꯣꯡꯆꯥꯕꯁꯤꯡꯁꯦ ꯀꯔꯤꯒꯨꯝꯕ ꯍꯥꯏꯔꯤꯕ ꯃꯇꯝꯗꯨꯗ ꯐꯪꯉꯝꯕ ꯇꯥꯔꯒꯗꯤ ꯃꯈꯣꯏꯁꯨ ꯍꯧꯖꯤꯛꯀꯤ ꯑꯣꯏꯔꯤꯕ ꯅꯍꯥꯔꯣꯜꯁꯤꯡꯁꯤꯗꯒꯤ ꯀꯩꯁꯨ ꯍꯟꯊꯔꯣꯏ ꯍꯥꯏꯅ ꯈꯜꯂꯤ ꯑꯗꯨꯒ ꯍꯧꯖꯤꯛ ꯄꯤꯔꯤꯕ ꯈꯨꯗꯣꯡꯆꯥꯕ ꯁꯔꯀꯥꯔꯅ ꯄꯤꯔꯤꯕ ꯒꯕꯔꯃꯦꯟ ꯁ꯭ꯀꯨꯜꯁꯤꯡꯗ ꯄꯤꯔꯤꯕ ꯃꯤꯠ ꯗꯦ ꯃꯤꯜꯒꯤ ꯈꯨꯗꯣꯡꯆꯥꯕ ꯄꯤꯔꯤꯕ ꯑꯦꯟ ꯗꯦꯟ ꯐ꯭ꯔꯤꯗ ꯂꯥꯏꯔꯤꯛ ꯐꯪꯍꯟꯕꯒꯤ ꯈꯨꯗꯣꯡꯆꯥꯕ ꯄꯤꯔꯤꯕ ꯍꯥꯏꯔꯤꯕꯁꯤꯡ ꯑꯁꯦ ꯀꯔꯤꯒꯨꯝꯕ ꯃꯇꯝꯗꯨꯗꯁꯨ ꯂꯩꯔꯝꯕ ꯇꯥꯔꯒꯗꯤ ꯃꯈꯣꯏꯒꯤꯁꯨ ꯑꯩꯈꯣꯏꯅ ꯐꯪꯉꯤꯕ ꯏꯖꯨꯀꯦꯁꯟ ꯂꯦꯕꯦꯜꯁꯦ ꯃꯈꯣꯏꯗꯁꯨ ꯐꯪꯉꯝꯒꯅꯦꯅ ꯈꯜꯂꯤ ꯃꯈꯣꯏꯗ ꯐꯪꯈꯤꯗꯕꯗꯣ ꯑꯗꯨꯗꯒꯤ ꯑꯩꯈꯣꯏꯅ ꯂꯧꯁꯤꯡ ꯑꯣꯏꯔꯒ ꯇꯨꯡꯗ ꯂꯥꯛꯏꯕ ꯅꯍꯥꯁꯤꯡꯁꯤꯗꯗꯤ ꯐꯪꯍꯟꯗꯕ ꯌꯥꯗꯦ ꯍꯥꯏꯕꯒꯤ ꯃꯑꯣꯡꯗ ꯍꯧꯖꯤꯛꯇꯤ ꯑꯩꯈꯣꯏꯗ ꯑꯐꯕ ꯐꯦꯁꯤꯂꯤꯇꯤ ꯐꯖꯕ ꯑꯦꯛꯁꯇ꯭ꯔꯥ ꯀꯔꯤꯀꯨꯂꯔ ꯑꯦꯛꯇꯤꯚꯤꯇꯤꯖ ꯃꯌꯥꯝ ꯑꯃ ꯁꯔꯀꯥꯔꯅ ꯂꯧꯈꯠꯂꯦ ꯑꯗꯨꯒ ꯀꯝꯄꯤꯇꯤꯁꯟꯒꯨꯝꯕ ꯌꯥꯝꯅ ꯇꯣꯏꯅ ꯇꯧꯕꯁꯤꯅ ꯍꯧꯖꯤꯛꯀꯤ ꯍꯧꯒꯠꯂꯛꯏꯕ ꯅꯍꯥꯁꯤꯡꯒꯤ ꯂꯥꯏꯔꯤꯛꯀꯤ ꯂꯝꯕꯤꯗ ꯍꯦꯟꯅ ꯈꯨꯗꯣꯡꯆꯥꯕ ꯑꯃꯁꯨꯡ ꯍꯦꯟꯅ ꯐꯒꯠꯂꯛꯄ ꯍꯥꯏꯕꯁꯦ ꯃꯁꯥꯅ ꯇꯥꯔꯛꯏ ꯍꯥꯏꯕꯗꯤ ꯑꯩꯈꯣꯏꯅ ꯀꯔꯤꯒꯨꯝꯕ ꯀꯝꯄꯤꯇꯤꯁꯟ ꯑꯃ ꯂꯩꯕ ꯇꯥꯔꯒꯗꯤ ꯂꯥꯏꯔꯤꯛ ꯄꯥꯗꯕ ꯌꯥꯗꯦ ꯍꯣꯠꯅꯗꯕ ꯌꯥꯗꯦ ꯑꯗꯨꯅ ꯁꯤꯒꯨꯝꯕ ꯃꯌꯥꯝ ꯑꯃ ꯂꯥꯛꯄ ꯑꯃꯁꯨꯡ ꯑꯩꯈꯣꯏꯅ ꯄ꯭ꯔꯥꯏꯚꯦꯠ ꯁ꯭ꯀꯨꯜꯁꯤꯡꯗ ꯂꯩꯔꯤꯕ ꯐꯦꯁꯤꯂꯤꯇꯤꯁꯤꯡ ꯑꯃꯁꯨꯡ ꯁꯔꯀꯥꯔꯒꯤ ꯁ꯭ꯀꯨꯜꯁꯤꯡꯗ ꯂꯩꯔꯤꯕ ꯑꯉꯥꯡ ꯃꯆꯥꯁꯤꯡꯗꯅ ꯑꯁꯤꯒꯨꯝꯕꯒꯤ ꯂꯥꯏꯔꯤꯛ ꯈꯨꯇꯝ ꯇꯝꯍꯟꯕꯤꯒꯗꯕꯅꯤ ꯁꯣꯊꯕ ꯑꯉꯥꯡꯁꯤꯡ ꯇꯣꯉꯥꯟ ꯈꯥꯏꯗꯣꯛꯑꯒ ꯂꯥꯏꯔꯤꯛ ꯇꯝꯍꯟꯕꯤꯒꯗꯕꯅꯤ ꯃꯈꯣꯏꯕꯨ ꯇꯣꯉꯥꯟ ꯑꯣꯏꯅ ꯇꯥꯛꯀꯗꯕꯅꯤ ꯑꯃꯁꯨꯡ ꯍꯦꯟꯅ ꯐꯔꯕ ꯏꯁꯇꯨꯗꯦꯟꯁꯤꯡꯗꯣ ꯑꯃꯨꯛꯀ ꯍꯦꯟꯅ ꯐꯅꯕꯒꯤ ꯐꯦꯁꯤꯂꯤꯇꯤ ꯁꯤꯒꯨꯝꯕꯁꯤꯡ ꯄꯤꯒꯗꯕꯅꯤ ꯍꯥꯏꯅ ꯊꯝꯃꯤꯕ ꯃꯌꯥꯝꯁꯤꯅ ꯑꯉꯥꯡꯁꯤꯡ ꯍꯧꯒꯠꯂꯛꯏꯕ ꯑꯉꯥꯡꯁꯤꯡꯗ ꯍꯦꯟꯅ ꯈꯨꯗꯣꯡꯆꯥꯕ ꯍꯦꯜꯍꯜꯂꯤ